ꯍꯤꯗꯥꯛ ꯂꯥꯡꯊꯛꯁꯤꯡ ꯑꯁꯤ ꯃꯃꯜ ꯑꯗꯨꯝ ꯑꯍꯣꯡꯅ ꯑꯗꯨꯝ ꯂꯧꯋꯤ ꯑꯩꯍꯥꯛꯀꯤ ꯏꯪꯀꯝꯒ ꯑꯗꯨꯝ ꯆꯥꯟꯅꯅ ꯑꯗꯨꯝ ꯂꯧꯋꯤ ꯒꯕꯔꯃꯦꯟ ꯁꯦꯟꯇ꯭ꯔꯦꯜꯗꯒꯤ ꯐ꯭ꯔꯤ ꯑꯣꯏꯕ ꯍꯤꯗꯥꯛ ꯀꯌꯥ ꯃꯔꯨꯝ ꯐꯡꯉꯤ ꯍꯨꯖꯤꯛꯇꯤ ꯁ꯭ꯀꯤꯝ ꯀꯌꯥꯃꯔꯨꯝ ꯊꯣꯂꯑꯕꯅꯤꯅ ꯀꯥꯟꯅꯕ ꯑꯗꯨꯝ ꯍꯤꯗꯥꯛ ꯗꯨꯝ ꯐ꯭ꯔꯤꯗ ꯐꯪꯕꯁꯨ ꯌꯥꯎꯔꯦ ꯑꯗꯨꯒ ꯑꯗꯨꯝ ꯁꯦꯟꯒ ꯑꯗꯨꯝ ꯆꯥꯅꯅ ꯑꯗꯨꯝ ꯗꯤꯁꯀꯥꯎꯟ ꯇꯧꯔꯒ ꯑꯗꯨꯝ ꯂꯧꯕꯖꯨ ꯀꯌꯥ ꯑꯃ ꯌꯥꯎꯔꯦ ꯍꯧꯖꯤꯛꯇꯤ ꯍꯧꯖꯤꯛꯇꯤ ꯌꯥꯝꯅ ꯆꯥꯎꯈꯠꯂꯕꯅꯤ ꯍꯤꯗꯥꯛ ꯂꯥꯡꯊꯛ ꯑꯁꯤꯁꯨ ꯑꯗꯨꯝ ꯐ꯭ꯔꯤꯗ ꯐꯡꯉꯁꯨ ꯈꯨꯗꯣꯡꯆꯥꯕ ꯀꯌꯥ ꯑꯃ ꯂꯩꯔꯦ ꯆꯦ ꯆꯥꯡ ꯑꯗꯨꯝ ꯈꯔ ꯑꯗꯨꯝ ꯁꯥꯔꯒ ꯑꯗꯨꯅ ꯈꯨꯠ ꯑꯈꯣꯏ ꯃꯤꯌꯣꯏꯕꯗ ꯑꯗꯨꯝ ꯑꯅꯥ ꯑꯌꯦꯛ ꯂꯩꯔꯛꯄ ꯃꯇꯃꯗꯁꯨ ꯍꯤꯗꯥꯛꯀꯤ ꯑꯣꯏꯅꯗꯤ ꯀꯥ ꯍꯦꯟꯅ ꯊꯣꯏꯗꯣꯛꯅ ꯃꯤꯄꯥꯏꯅꯤꯡꯉꯥꯏ ꯑꯣꯏꯗ꯭ꯔꯦ ꯃꯔꯝ ꯑꯁꯤꯅ ꯃꯔꯝꯗꯤ ꯁꯔꯀꯥꯔꯅ ꯑꯗꯨꯝ ꯂꯦꯝꯅ ꯄꯤꯕꯁꯨ ꯌꯥꯎꯔꯦ ꯏꯁꯥꯅ ꯄꯨꯊꯣꯑꯒ ꯑꯗꯨꯝ ꯂꯩꯕꯖꯨ ꯌꯥꯎꯔꯦ